ꯑꯩꯁꯦ ꯂꯝ ꯀꯣꯏꯕ ꯂꯥꯛꯀꯗꯕꯅꯦ ꯎꯝ ꯕꯥꯔꯨꯅꯤ ꯌꯦꯡꯕ ꯑꯗꯨꯗꯣ ꯀꯃꯥꯏꯅ ꯀꯃꯥꯏꯅ ꯇꯧꯕꯅꯣ ꯂꯩꯕꯝ ꯈꯣꯠꯐꯝ ꯑꯗꯨꯗꯨꯒꯤ ꯍꯪꯉꯛꯄꯅꯦ ꯑꯩꯁꯦ ꯖꯤꯔꯤꯗꯒꯤ ꯂꯥꯛꯄ ꯑꯣꯏꯗꯣꯏꯅꯦ ꯖꯤꯔꯤ ꯃꯩꯇꯩ ꯑꯗꯨꯅ ꯕꯥꯔꯨꯅꯤ ꯆꯠꯄꯁꯦ ꯑꯃꯨꯛꯇ ꯆꯠꯇꯕꯅ ꯃꯔꯝ ꯑꯣꯏꯔꯒ ꯀꯃꯥꯏꯅ ꯀꯃꯥꯏꯅ ꯇꯧꯕꯅꯣ ꯈꯣꯠꯄꯅꯣ

ꯃꯤꯁꯦ ꯃꯉꯥꯃꯨꯛ ꯂꯥꯛꯀꯗꯕꯅꯦ ꯑꯗꯨ ꯑꯗꯨ ꯍꯣꯏ ꯂꯩꯕꯝ ꯈꯣꯠꯐꯝꯅ ꯀꯃꯥꯏꯅ ꯇꯧꯕꯅꯣ ꯍꯣꯇꯦꯜꯒꯨꯝꯕ ꯔꯦꯟ ꯀꯨꯝꯕ ꯂꯩꯕ꯭ꯔꯥ ꯈꯣꯠꯄ꯭ꯔꯥ ꯑꯗꯨꯒꯨꯝꯕꯗꯣ ꯈꯔ ꯈꯪꯅꯤꯡꯏ ꯎꯝ ꯑꯗꯨꯗꯨꯒꯤ ꯀꯃꯥꯏꯅ ꯀꯃꯥꯏꯅ ꯇꯧꯕꯅꯣ ꯆꯤꯡꯗꯣ ꯀꯥꯕ ꯃꯇꯝꯗ ꯑꯋꯥꯕ ꯎꯝ ꯀꯌꯥ ꯊꯦꯡꯅꯕ꯭ꯔꯥ ꯈꯣꯠꯄ꯭ꯔꯥ ꯑꯩꯈꯣꯏꯅ ꯈꯪꯗꯕꯒꯤ ꯈꯔ ꯍꯪꯕꯅꯦ ꯑꯗꯨꯗꯨꯒꯤ ꯈꯔ ꯆꯤꯡꯗꯨꯒꯤ ꯃꯔꯝꯗ ꯈꯔ ꯁꯝꯂꯞꯄ ꯑꯃ ꯍꯥꯏꯕꯤꯎ ꯎꯝ ꯍꯪꯒꯠ ꯍꯟꯗꯥ ꯆꯠꯄꯁꯦ ꯑꯥ ꯆꯤꯡꯒꯣꯡꯗ ꯔꯦꯟ ꯀꯨꯝꯕ ꯂꯩꯕꯝ ꯈꯣꯠꯐꯝ ꯅꯥꯇꯩ ꯆꯥꯕ ꯑꯣꯏꯔꯒꯗꯤ ꯑꯗꯨꯅ ꯍꯦꯟꯅ ꯅꯨꯡꯉꯥꯏꯒꯗ꯭ꯔꯥ ꯈꯜꯂꯤ ꯑꯗꯨꯒꯤ ꯂꯩꯕꯝ ꯈꯣꯠꯐꯝ ꯅꯨꯡꯉꯥꯏꯕ ꯖꯥꯒꯥ ꯑꯝꯇ ꯁꯤꯜꯂꯒ ꯂꯩꯕ ꯌꯥꯔꯒꯗꯤ ꯂꯩꯒꯦ ꯎꯝ ꯑꯅꯥꯕ ꯊꯣꯏꯗꯣꯛꯄꯗꯤ ꯑꯃꯇ ꯌꯥꯎꯕꯗꯤ ꯑꯣꯏꯗꯦ ꯎꯝ ꯃꯁꯥ ꯑꯌꯥꯝꯕꯅ ꯑꯩ ꯑꯅꯥ ꯑꯌꯦꯛꯇꯤ ꯑꯝꯇ ꯌꯥꯎꯗꯦ ꯑꯗꯨ ꯅꯠꯇꯕ ꯎꯝ ꯀꯔꯤ ꯀꯔꯤ ꯕꯥꯔꯨꯅꯤ ꯌꯦꯡꯉꯕ ꯃꯇꯨꯡꯗ ꯕꯥꯔꯨꯅꯤꯒꯤꯗꯤ ꯃꯔꯝ ꯃꯔꯝ ꯑꯣꯏꯕꯒꯤ ꯀꯔꯤ ꯀꯔꯤ ꯅꯨꯡꯉꯥꯏꯕ ꯆꯤꯡ ꯀꯥ ꯆꯠꯄ ꯃꯇꯝꯗ ꯀꯔꯤ ꯀꯔꯤ ꯅꯨꯡꯉꯥꯏꯕ ꯊꯦꯡꯅꯩ ꯑꯗꯨꯒꯤ ꯃꯔꯝꯗꯁꯨ ꯈꯔ ꯍꯥꯏꯕꯤꯎ ꯃꯐꯝꯗꯨꯗ ꯇꯧꯕ ꯆꯠꯅꯕ ꯅꯨꯡꯉꯥꯏꯕ ꯑꯗꯨꯝꯕꯩꯁꯨ ꯈꯔ ꯍꯥꯏꯕꯤꯎ

ꯂꯤꯁꯤꯡ ꯇꯔꯥꯗꯒꯤ ꯇꯥꯕ ꯌꯥꯔꯣꯏꯗꯕ ꯑꯩꯈꯣꯏ ꯃꯉꯥ ꯂꯩꯕꯅꯤ ꯑꯩꯈꯣꯏ ꯃꯉꯥ ꯂꯥꯛꯄꯅꯤ ꯑꯩꯈꯣꯏ ꯃꯉꯥꯗꯨꯒꯤ ꯑꯣꯏꯅ ꯈꯔ ꯈꯔꯗꯤ ꯌꯦꯡꯕꯤꯔꯣ ꯑꯗꯨꯒ ꯑꯇꯩ ꯑꯍꯦꯟꯕ ꯀꯔꯤ ꯀꯔꯤ ꯀꯣꯏ ꯆꯠꯄ ꯌꯥꯕ ꯃꯐꯝ ꯕꯥꯔꯨꯅꯤꯗꯒꯤ ꯍꯜꯂꯛꯑꯒ ꯑꯇꯩ ꯑꯇꯩ ꯂꯩꯔꯒꯗꯤ ꯈꯔ ꯖꯥꯒꯗꯣ ꯑꯩꯈꯣꯏ ꯃꯉꯥꯕꯨ ꯄꯨꯕꯤꯎ ꯐꯖ ꯐꯖꯕ ꯑꯩꯈꯣꯏꯅ ꯂꯥꯛꯏꯉꯩ ꯃꯇꯝꯁꯤꯗ ꯎꯝ ꯑꯩꯅ ꯂꯥꯛꯆꯒꯗꯕ ꯗꯦꯗꯁꯦ ꯗꯦꯗ ꯁꯤꯛꯁꯇꯤꯟ ꯑꯗꯥꯏꯗ ꯂꯥꯛꯑꯒꯦ ꯑꯗꯨ ꯂꯥꯛꯑꯒ ꯅꯨꯃꯤꯠ ꯑꯥ ꯕꯥꯔꯨꯅꯤ ꯌꯦꯡꯉꯕ ꯃꯇꯨꯡꯗ ꯅꯨꯃꯤꯠ ꯈꯔꯅꯤ ꯂꯩꯒꯦ ꯅꯨꯃꯤꯠ ꯑꯗꯨꯒꯤ ꯃꯅꯨꯡ ꯇꯔꯥꯅꯤꯃꯨꯛ ꯂꯩꯒꯦ ꯇꯔꯥꯅꯤꯒꯤ ꯃꯅꯨꯡꯁꯤꯗ ꯀꯔꯤ ꯀꯔꯤ ꯆꯠꯄ ꯌꯥꯕꯒꯦ ꯍꯥꯏꯕꯗꯣ ꯄꯨꯔꯒ ꯑꯩꯈꯣꯏ ꯃꯌꯥꯝꯕꯨ ꯈꯔ ꯐꯖꯕ ꯎꯍꯜꯂꯨ ꯆꯤꯡ ꯅꯠꯇꯕ ꯑꯇꯣꯞꯄ ꯕꯥꯔꯨꯅꯤꯗꯒꯤ ꯍꯜꯂꯛꯑꯒ ꯎꯝ ꯎꯝ ꯑꯗꯨꯗꯨꯒꯤ ꯆꯤꯡꯗꯨꯒꯤ ꯃꯔꯝꯗ ꯅꯠꯇꯕ ꯑꯇꯣꯞ ꯑꯇꯣꯞꯄ ꯀꯔꯤ ꯀꯔꯤ ꯐꯖꯕ ꯃꯅꯤꯄꯨꯔꯗ ꯀꯔꯤ ꯀꯔꯤ ꯂꯩꯒꯦ ꯍꯥꯏꯕꯗꯨꯁꯨ ꯍꯥꯏꯕꯤꯎ ꯑꯇꯣꯞꯄ ꯈꯔ ꯑꯔꯥꯞꯄ ꯍꯥꯏꯇꯔꯦ ꯑꯩꯈꯣꯏꯅ ꯌꯦꯡꯕ ꯌꯥꯕ

ꯑꯥ ꯍꯣꯏ ꯐꯔꯦ ꯐꯔꯦ ꯑꯗꯨ ꯅꯨꯃꯤꯠꯇ ꯑꯣꯏꯅ ꯑꯩꯈꯣꯏꯁꯨ ꯂꯥꯛꯆꯔꯒꯦ ꯌꯥꯝꯅ ꯊꯥꯒꯠꯆꯔꯤ ꯑꯩꯈꯣꯏꯁꯨ ꯐꯖ ꯐꯖꯕ ꯃꯌꯥꯝ ꯌꯦꯡꯉꯒ ꯑꯗꯣꯝꯒ ꯆꯠꯆꯔꯒꯦ

ꯎꯝ